ꯑꯩ ꯀ꯭ꯔꯦꯗꯤꯠ ꯀꯥꯔꯠꯇꯤ ꯁꯤꯖꯟꯅꯗꯦ ꯑꯗꯨꯒ ꯗꯦꯕꯤꯠ ꯀꯥꯔꯠꯇꯤ ꯁꯤꯖꯟꯅꯩ ꯄꯣꯠ ꯆꯩ ꯂꯩꯕꯗ ꯌꯥꯝꯅ ꯑꯣꯐꯔ ꯐꯪꯂꯤꯕꯁꯤꯗꯤ ꯀ꯭ꯔꯦꯗꯤꯠ ꯀꯥꯔꯠꯅꯤ ꯀ꯭ꯔꯦꯗꯤꯠ ꯀꯥꯔꯠꯇꯒꯤ ꯄꯣꯠ ꯂꯩꯔꯕꯗꯤ ꯌꯥꯝꯅ ꯑꯣꯐꯔ ꯄꯤ ꯑꯃꯁꯨꯡ ꯑꯩꯅ ꯀ꯭ꯔꯦꯗꯤꯠ ꯀꯥꯔꯠꯇꯒꯤ ꯄꯣꯠ ꯂꯩꯈ꯭ꯔꯕ ꯃꯇꯨꯡꯗ ꯀꯣꯟꯅ ꯄꯩꯁꯥꯗꯨ ꯑꯃꯨꯛꯀ ꯁꯤꯡꯕ ꯌꯥꯏ ꯈꯨꯗꯛꯀꯤ ꯑꯣꯏꯅꯗꯤ ꯀ꯭ꯔꯦꯗꯤꯠ ꯀꯥꯔꯠꯇꯒꯤ ꯄꯩꯁꯥ ꯑꯃꯇ ꯇꯤꯡꯗꯅ ꯄꯣꯠ ꯂꯧꯕ ꯌꯥꯏ